ꯀꯥꯡ ꯍꯥꯏꯔꯤꯕ ꯇꯤꯟ ꯑꯁꯤ ꯃꯈꯜ ꯌꯥꯝꯃꯤ ꯀꯥꯡ ꯍꯥꯏꯔꯤꯕ ꯇꯤꯜ ꯑꯁꯤꯒꯤ ꯃꯔꯛꯇꯒꯤ ꯗꯦꯡꯒꯤ ꯍꯥꯏꯔꯤꯕ ꯂꯩꯅ ꯑꯁꯤ ꯅꯍꯥꯟꯕ ꯉꯝꯕ ꯇꯤꯟ ꯑꯗꯨ ꯑꯩꯈꯣꯏꯒꯤ ꯍꯛꯆꯥꯡꯗ ꯆꯤꯛꯄ ꯇꯥꯔꯕꯗꯤ ꯗꯦꯡꯒꯤ ꯍꯥꯏꯔꯤꯕ ꯂꯩꯅ ꯑꯁꯤꯅ ꯅꯕꯗꯒꯤ ꯃꯤꯑꯣꯏ ꯀꯌꯥ ꯑꯃ ꯂꯩꯈꯤꯗ꯭ꯔꯦ ꯗꯦꯡꯒꯤ ꯑꯁꯤ ꯑꯩꯈꯣꯏꯅ ꯉꯥꯛꯊꯣꯛꯅꯕꯒꯤꯗꯃꯛꯇ ꯌꯨꯝꯒꯤ ꯑꯀꯣꯏꯕꯗ ꯂꯝ ꯑꯃꯣꯠ ꯑꯀꯥꯏ ꯂꯩꯕ ꯇꯥꯔꯕꯗꯤ ꯁꯦꯡꯗꯣꯛꯀꯗꯕꯅꯤ ꯌꯨꯝꯒꯤ ꯑꯀꯣꯏꯕꯗ ꯑꯀꯨꯠꯄꯗ ꯏꯁꯤꯡ ꯇꯨꯡꯉꯥꯒ ꯇꯌꯦꯔ ꯑꯃꯟꯕꯗ ꯏꯁꯤꯡ ꯇꯨꯡꯂꯒ ꯑꯃꯁꯨꯡ ꯏꯁꯤꯡ ꯇꯨꯡꯂꯒ ꯂꯩꯕ ꯖꯒꯥꯁꯤꯡꯕꯨ ꯁꯦꯡꯗꯣꯛꯀꯗꯕꯅꯤ ꯏꯁꯤꯡ ꯇꯨꯡꯍꯟꯂꯣꯏꯗꯕꯅꯤ ꯃꯔꯝꯗꯤ ꯏꯁꯤꯡ ꯇꯨꯡꯂꯒ ꯂꯩꯔꯤꯕ ꯖꯒꯥ ꯑꯗꯨꯗ ꯑꯌꯥꯝꯕꯅ ꯀꯥꯡꯒꯤ ꯃꯆꯥ ꯀꯣꯛꯀꯜꯂꯤ ꯀꯥꯡꯒꯤ ꯃꯆꯥ ꯑꯁꯤ ꯀꯣꯛꯄ ꯇꯥꯔꯕꯗꯤ ꯑꯩꯈꯣꯏ ꯃꯤꯑꯣꯏꯕꯗ ꯆꯤꯛꯂꯒ ꯑꯩꯈꯣꯏꯕꯨ ꯗꯦꯡꯒꯤ ꯅꯥꯒꯅꯤ ꯑꯗꯨꯅ ꯀꯥꯡ ꯑꯁꯦ ꯃꯆꯥ ꯀꯣꯛꯇꯅꯕꯒꯤꯗꯃꯛꯇ ꯏꯁꯤꯡꯗ ꯀꯨꯠꯂꯒ ꯂꯩꯕ ꯇꯌꯦꯔꯗ ꯏꯁꯤꯡ ꯇꯨꯡꯂꯒ ꯂꯩꯕ ꯖꯒꯥꯁꯤꯡꯕꯨ ꯂꯩꯍꯜꯂꯣꯏꯗꯕꯅꯤ ꯑꯗꯨꯅ ꯃꯔꯝ ꯑꯣꯏꯔꯒ ꯑꯩꯈꯣꯏꯅ ꯀꯥꯡ ꯑꯁꯦ ꯅꯥꯗꯅꯕꯒꯤꯗꯃꯛꯇ ꯀꯥꯡ ꯑꯁꯤꯅ ꯀꯔꯤꯒꯨꯝꯕ ꯆꯤꯛꯂꯒ ꯑꯩꯈꯣꯏꯗ ꯄꯣꯝꯕ ꯈꯣꯠꯄ ꯂꯩꯈꯤꯕ ꯇꯥꯔꯕꯗꯤ ꯑꯩꯈꯣꯏꯅ ꯑꯊꯨꯕ ꯃꯇꯝꯗ ꯗꯣꯛꯇꯔꯗ ꯇꯥꯟꯅꯔꯒ ꯗꯣꯛꯇꯔꯅ ꯀꯔꯤ ꯍꯥꯏꯔꯛꯄꯒꯦ ꯍꯥꯏꯕꯗꯨꯒꯤ ꯃꯈꯥ ꯄꯣꯟꯅ ꯂꯩꯒꯗꯕꯅꯤ ꯗꯣꯛꯇꯔꯗ ꯌꯦꯡꯊꯣꯛꯂꯦ ꯍꯥꯏꯔꯒ ꯗꯣꯛꯇꯔꯁꯤꯡꯅ ꯑꯩꯈꯣꯏꯒꯤꯁꯤ ꯗꯦꯡꯒꯤ ꯅꯥꯔꯦ ꯗꯦꯡꯒꯤꯗꯒꯤꯅꯤ ꯈꯣꯠꯂꯒꯅꯤ ꯍꯥꯏꯔꯒꯅ ꯑꯩꯈꯣꯏꯅ ꯄ꯭ꯔꯣꯞꯔ ꯇ꯭ꯔꯤꯠꯃꯦꯟ ꯂꯧꯍꯧꯒꯗꯕꯅꯤ ꯅꯥꯗꯦ ꯍꯥꯏꯔꯒꯅ ꯌꯨꯝꯗ ꯂꯥꯛꯀꯗꯕꯅꯤ ꯑꯗꯨꯒ ꯑꯩꯈꯣꯏꯅ ꯌꯨꯝꯗ ꯂꯩꯕ ꯃꯇꯝꯗ ꯌꯨꯝꯒꯤ ꯑꯀꯣꯏꯕꯗ ꯂꯩꯕ ꯃꯇꯝꯗ ꯀꯥꯡꯅ ꯆꯤꯛꯍꯜꯂꯣꯏꯗꯕꯅꯤ ꯌꯨꯝꯒꯤ ꯃꯅꯨꯡꯗ ꯂꯩꯕ ꯇꯥꯔꯕꯗꯤ ꯑꯩꯈꯣꯏꯅ ꯀꯥꯡ ꯑꯁꯦ ꯍꯥꯠꯅꯕꯒꯤꯗꯃꯛꯇ ꯀꯥꯡ ꯍꯤꯗꯥꯛ ꯊꯥꯗꯣꯛꯀꯗꯕꯅꯤ ꯅꯠꯇꯔꯒ ꯑꯇꯩ ꯑꯇꯩ ꯎꯄꯥꯏ ꯇꯧꯔꯕꯁꯨ ꯌꯥꯏ ꯃꯩꯅꯥ ꯃꯩꯒꯤ ꯃꯩꯒꯤ ꯐꯦꯟ ꯐꯦꯟ ꯊꯥꯔꯒ ꯀꯥꯡ ꯑꯁꯦ ꯏꯁꯥꯗ ꯆꯪꯍꯟꯂꯛꯑꯣꯏꯗꯕꯅꯤ ꯅꯠꯇ꯭ꯔꯒꯅ ꯀꯥꯡ ꯍꯤꯗꯥꯛ ꯊꯥꯗꯣꯛꯑꯒ ꯍꯥꯠꯇꯣꯛꯀꯗꯕꯅꯤ ꯑꯗꯨꯒ ꯑꯩꯈꯣꯏꯅ ꯏꯁꯥꯅ ꯌꯥꯔꯤꯕ ꯃꯈꯩ ꯀꯥꯡ ꯑꯁꯦ ꯆꯤꯈꯟꯗꯅꯕ ꯍꯣꯠꯅꯒꯗꯕꯅꯤ